ꯈꯨꯡꯒꯪ ꯑꯃꯁꯨꯡ ꯁꯍꯔꯒꯤ ꯃꯐꯝꯁꯤꯡꯗ ꯁꯥꯟꯅꯕ ꯈꯦꯅꯔꯛꯄ ꯀꯔꯤ ꯁꯥꯟꯅꯕꯁꯦ ꯀꯔꯤ ꯈꯦꯅꯔꯛꯄ꯭ꯔꯥ ꯍꯥꯏꯔꯛꯄ ꯃꯇꯝꯗ ꯈꯨꯡꯒꯪꯅ ꯈꯨꯡꯒꯪꯅ ꯁꯥꯟꯅꯕ ꯈꯨꯡꯒꯪꯗ ꯁꯥꯟꯅꯕ ꯀꯥꯟꯗꯗꯤ ꯈꯨꯡꯒꯪꯗꯗꯤ ꯍꯥꯏꯗꯤ ꯃꯐꯝꯈꯣꯏꯗꯣ ꯈꯔ ꯌꯥꯝꯅ ꯈꯔ ꯆꯥꯎꯅ ꯏꯁꯄꯦꯁꯈꯩꯗꯣ ꯂꯩꯕꯅꯤꯅ ꯐꯨꯠꯕꯣꯜꯒꯨꯝꯕ ꯂꯥꯏꯛ ꯀ꯭ꯔꯤꯛꯀꯦꯠꯀꯨꯝꯕ ꯑꯗꯨꯒ ꯕꯣꯜꯂꯤꯕꯣꯜꯒꯨꯝꯕ ꯑꯁꯤꯈꯩꯁꯦ ꯂꯣꯏꯅꯃꯛ ꯑꯥꯎꯠꯗꯣꯔꯅ ꯑꯣꯏꯅ ꯁꯥꯟꯅꯔꯒ ꯂꯩꯌꯦ ꯑꯗꯨꯒ ꯈꯨꯡ ꯀꯔꯤ ꯀꯔꯤ ꯂꯥꯏꯛ ꯒꯦꯝꯁ ꯀꯕꯥꯗꯤꯒꯨꯝꯕꯁꯨ ꯁꯥꯟꯅꯕ ꯂꯩꯌꯦ ꯑꯗꯨꯒ ꯂꯝꯖꯦꯜ ꯆꯦꯟꯕ ꯍꯟꯗ꯭ꯔꯦꯗ ꯃꯤꯇꯔ ꯔꯦꯁꯅꯆꯤꯡꯕ ꯐꯣꯔ ꯍꯟꯗ꯭ꯔꯦꯗ ꯑꯦꯠ ꯍꯟꯗ꯭ꯔꯦꯗ ꯃꯤꯇꯔ ꯔꯦꯁꯅꯆꯤꯡꯕ ꯁꯤꯈꯣꯏꯁꯤꯁꯨ ꯁꯥꯟꯅꯔꯒ ꯂꯩꯌꯦ ꯑꯗꯨꯒ ꯃꯔꯥꯊꯟ ꯃꯔꯥꯊꯟꯒꯨꯝꯕꯁꯨ ꯁꯥꯟꯅꯔꯒ ꯂꯩ ꯒꯦꯝꯁꯅꯆꯤꯡꯕ ꯃꯈꯜ ꯀꯌꯥ ꯀꯌꯥ ꯂꯩꯌꯦ ꯑꯗꯨꯈꯣꯏ ꯈꯨꯡꯒꯪꯗꯗꯤ ꯑꯗꯨꯈꯣꯏ ꯁꯥꯟꯅꯕ ꯐꯪꯉꯦ ꯑꯗꯨꯒ ꯈꯨꯡꯒꯪꯗ ꯂꯩꯕꯅꯤꯅ ꯇꯨꯔꯦꯜꯅꯆꯤꯡꯕ ꯂꯩꯌꯦ ꯇꯨꯔꯦꯜ ꯑꯗꯨꯗ ꯑꯉꯥꯡ ꯑꯣꯏ ꯑꯉꯥꯡꯁꯤꯡꯅ ꯏꯔꯨꯔꯒ ꯏꯔꯣꯏꯔꯒ

ꯇꯨꯔꯦꯜ ꯑꯗꯨꯗ ꯅꯨꯡꯊꯤꯜ ꯅꯨꯡꯊꯤꯜ ꯆꯨꯞꯄ ꯃꯇꯝ ꯂꯦꯜꯂꯒ ꯁꯥꯟꯅꯕ ꯃꯇꯝꯗ ꯁꯥꯟꯅꯔꯒ ꯂꯩꯌꯦ ꯑꯗꯨꯒ ꯀꯩꯅꯣꯗꯅ ꯁꯍꯔ ꯁꯍꯔꯗꯅ ꯃꯣꯏ ꯃꯐꯝꯗꯣ ꯀꯌꯥ ꯂꯩꯇꯝꯅꯤꯅ ꯉꯁꯥꯏꯒꯤ ꯈꯨꯡꯒꯪ ꯈꯨꯡꯒꯪꯒꯤ ꯃꯐꯝꯗꯣ ꯑꯗꯨ ꯈꯨꯡꯒꯪꯒꯤ ꯃꯐꯝ ꯏꯁꯄꯦꯁ ꯆꯥꯎꯅ ꯂꯩꯕꯗ ꯑꯗꯨꯃꯥꯏꯅ ꯂꯩꯇꯝꯅꯤꯅ ꯁꯍꯔꯗꯗꯤ ꯃꯣꯏ ꯏꯟꯗꯣꯔ ꯑꯣꯏꯅ ꯕꯣꯜꯂꯤꯕꯣꯜꯒꯨꯝꯕ ꯑꯃꯁꯨꯡ ꯀ꯭ꯔꯤꯛꯀꯦꯠꯀꯨꯝꯕꯁꯦ ꯏꯟꯗꯣꯔ ꯑꯣꯏꯅ ꯑꯗꯨꯝ ꯁꯥꯟꯅꯔꯒ ꯂꯩꯌꯦ ꯑꯗꯨꯅ ꯁꯥꯟꯅꯕ ꯉꯥꯛꯇ ꯅꯠꯇꯅ ꯖꯤꯝ ꯍꯛꯆꯥꯡ ꯁꯦꯝꯅꯉꯥꯏꯒꯤ ꯍꯛꯆꯥꯡ ꯁꯥꯖꯦꯜ ꯇꯧꯅꯉꯥꯏꯒꯤ ꯖꯤꯝꯂꯣꯝꯗ ꯍꯥꯏꯔꯁꯨ ꯑꯩꯈꯣꯏꯒꯤ ꯁꯍꯔꯒꯤꯒ ꯈꯨꯡꯒꯪꯗ ꯖꯤꯝ ꯂꯩꯐꯝꯁꯤꯗꯤ ꯈꯦꯠꯅꯔꯛꯑꯦ ꯍꯥꯏꯗꯤ ꯈꯨꯡꯒꯪꯗꯗꯤ ꯆꯥꯎꯈꯠꯄꯗꯣ ꯀꯌꯥ ꯂꯩꯇꯝꯅꯤꯅ ꯖꯤꯝꯒꯨꯝꯕꯗꯗꯤ ꯃꯥꯒꯤ ꯐꯦꯁꯤꯂꯤꯇꯤ ꯀꯌꯥ ꯐꯪꯗꯦ ꯑꯗꯨꯕꯨ ꯁꯤꯇꯤꯗꯗꯤ ꯑꯃꯨꯛꯀ ꯁꯤꯇꯤꯗꯗꯤ ꯁꯍꯔꯗꯗꯤ ꯆꯥꯎꯈ꯭ꯔꯕꯅꯤꯅ ꯖꯤꯝ ꯅꯨꯡ ꯈꯣꯏꯗꯨꯗꯤ ꯐꯦꯁꯤꯂꯤꯇꯤ ꯑꯗꯨꯅ ꯍꯦꯟꯅ ꯂꯩꯌꯦ ꯁꯤ ꯑꯃꯅꯤ ꯍꯥꯏꯁꯤꯅ ꯇꯦꯟꯁꯤꯟꯖꯔꯒꯦ